ꯑꯩꯈꯣꯏꯅ ꯑꯩꯈꯣꯏꯒꯤ ꯂꯥꯏ ꯌꯦꯛꯄ ꯃꯇꯝꯗ ꯑꯩꯅ ꯂꯥꯏ ꯌꯦꯛꯄ ꯃꯇꯝꯗ ꯑꯩꯈꯣꯏ ꯀꯔꯤ ꯌꯦꯛꯀꯗꯒꯦꯁꯦ ꯑꯩꯈꯣꯏ ꯑꯩꯒꯤ ꯄꯨꯛꯅꯤꯡꯗ ꯋꯥꯈꯜꯗ ꯐꯥꯎꯔꯤꯕ ꯑꯩꯈꯣꯏꯒꯤ ꯑꯩꯅ ꯍꯧꯖꯤꯛ ꯃꯇꯝꯗꯨꯗ ꯂꯩꯔꯤꯕ ꯑꯩꯒꯤ ꯃꯨꯠꯇꯣ ꯑꯗꯨꯒꯤ ꯃꯈꯥ ꯄꯣꯜꯂꯦꯅ ꯍꯥꯏ ꯇꯥꯔꯦ ꯑꯩꯅ ꯅꯨꯡꯉꯥꯏꯕ ꯃꯨꯠ ꯑꯃꯗ ꯂꯩꯇꯥꯔꯗꯤ ꯑꯩꯈꯣꯏꯒꯤ ꯐꯖꯕꯒꯤ ꯑꯣꯏꯕ ꯅꯤꯡꯊꯤꯕ ꯂꯥꯏ ꯑꯃ ꯌꯦꯛꯀꯅꯤ ꯑꯗꯨꯗꯨꯒ ꯑꯩꯒꯤ ꯃꯤꯠꯃꯥꯡꯗ ꯎꯔꯤꯕ ꯐꯖꯕ ꯁꯛꯇꯝꯗꯨ ꯌꯦꯛꯀꯅꯦꯕ ꯑꯗꯨ ꯀꯔꯤꯒꯨꯝꯕ ꯑꯩꯅ ꯅꯨꯡꯉꯥꯏꯇꯕ ꯃꯨꯠꯇ ꯑꯩꯈꯣꯏꯒꯤ ꯑꯋꯥꯕ ꯐꯤꯕꯝꯗ ꯂꯩꯕ ꯇꯥꯔꯗꯤ ꯑꯩꯅ ꯌꯦꯛꯇꯣꯏꯁꯦ ꯅꯨꯡꯉꯥꯏꯇꯕ ꯁꯝꯅ ꯍꯥꯏꯔꯕꯗ ꯑꯩꯈꯣꯏ ꯎ ꯄꯥꯝꯕꯤ ꯑꯀꯪꯕꯒꯨꯝꯕ ꯑꯗꯒꯤꯗꯤ ꯅꯥꯏꯇꯣꯝ ꯇꯥꯔꯕ ꯃꯤ ꯑꯃꯒꯨꯝꯕ ꯑꯗꯒꯤꯗꯤ ꯅꯥꯏꯇꯣꯝꯗ ꯃꯊꯟꯇ ꯄꯥꯏꯕ ꯎꯆꯦꯛ ꯑꯩꯈꯣꯏꯒꯤ ꯃꯅꯥ ꯄꯨꯡꯉꯒ ꯐꯖꯕ ꯄꯥꯝꯕꯤꯗꯣ ꯑꯩꯒꯤ ꯋꯥꯈꯜꯅ ꯅꯨꯡꯉꯥꯏꯇ꯭ꯔꯕꯅꯤꯅ ꯎ ꯑꯀꯪꯕꯒ ꯀꯝꯄ꯭ꯌꯔ ꯇꯧꯔꯛꯀꯗꯣꯏꯅꯦꯕ ꯃꯥꯒꯤ ꯄꯨꯟꯁꯤꯗꯣ ꯃꯥ ꯑꯩꯉꯣꯟꯗ ꯇꯥꯔꯤꯕ ꯑꯩꯒꯤ ꯋꯥꯈꯜꯗ ꯐꯥꯎꯔꯤꯕ ꯃꯃꯤꯗꯨꯅꯦꯕ ꯑꯗ ꯐꯣꯡꯗꯣꯔꯛꯀꯗꯨꯏ ꯃꯤ ꯑꯃꯅ ꯌꯦꯛꯏꯕ ꯂꯥꯏ ꯑꯁꯤ ꯀꯩꯅꯣ ꯂꯥꯏ ꯑꯁꯤ ꯀꯩꯅꯣ ꯍꯥꯏ ꯇꯥꯔꯗꯤ ꯃꯥꯒꯤ ꯃꯥꯏꯟꯗ ꯂꯩꯔꯤꯕ ꯀꯩꯅꯣꯗꯣ ꯑꯩꯈꯣꯏꯒꯤ ꯆꯦꯗꯨꯗ ꯗꯤꯁꯄ꯭ꯂꯦ ꯇꯧꯕꯅꯦꯕ ꯂꯥꯏ ꯌꯦꯛꯄ ꯑꯁꯤ ꯀꯩꯅꯣ ꯂꯥꯏ ꯌꯦꯛꯄ ꯑꯁꯤ ꯀꯩꯅꯣ ꯍꯥꯏ ꯇꯥꯔꯗꯤ ꯀꯩꯁꯨ ꯑꯣꯏꯗꯕ ꯏꯍꯥꯡ ꯍꯥꯡꯕ ꯆꯦꯕꯥꯡ ꯑꯃꯕꯨ ꯐꯖꯈ꯭ꯔꯕ ꯃꯃꯤ ꯑꯃꯗ ꯑꯣꯟꯊꯣꯛꯄ ꯉꯝꯕ ꯑꯩꯈꯣꯏꯒꯤ ꯏꯁꯣꯔꯅ ꯄꯤꯊꯣꯔꯛꯄꯗꯩ ꯄꯤꯊꯣꯔꯛꯑꯕ ꯑꯩꯈꯣꯏꯒꯤ ꯑꯗꯨꯒꯨꯝꯕ ꯌꯥꯝꯅ ꯈꯨꯠꯍꯩꯕꯁꯤꯡꯒꯤ ꯂꯛꯇꯒꯤ ꯑꯩꯈꯣꯏꯒꯤ ꯑꯊꯣꯏꯕ ꯃꯤꯑꯣꯏꯕ ꯑꯃꯅꯦꯅ ꯍꯥꯏꯅꯤꯡꯏ ꯑꯗꯣ ꯂꯥꯏ ꯌꯦꯛꯄ ꯃꯇꯝꯗ ꯑꯩꯈꯣꯏꯒꯤ ꯃꯤꯅ ꯍꯔꯥꯎꯔꯤꯉꯩ ꯅꯨꯡꯉꯥꯏꯔꯤꯉꯩ ꯃꯇꯝꯗꯗꯤ ꯐꯖꯕ ꯂꯥꯏ ꯌꯦꯛꯀꯅꯤ ꯑꯗꯨꯒ ꯃꯥꯒꯤ ꯅꯨꯡꯉꯥꯏꯇ꯭ꯔꯕ ꯀꯅꯣ ꯇꯧꯗ꯭ꯔ ꯃꯇꯝꯗꯗꯤ ꯑꯩꯈꯣꯏꯒꯤ ꯅꯨꯡꯁꯨꯛ ꯅꯨꯡꯖꯥꯟꯅꯕꯒꯤ ꯂꯥꯏ ꯌꯦꯛꯀꯅꯤꯁꯤ ꯍꯥꯏꯅꯤꯡꯉꯦ ꯑꯗꯨꯗꯨꯒ ꯑꯩꯈꯣꯏꯅ ꯂꯥꯏ ꯌꯦꯛꯄ ꯃꯇꯝꯗ ꯑꯩꯈꯣꯏꯒꯤ ꯄꯥꯔꯇꯤꯀꯨꯂꯔ ꯁꯞꯖꯦꯛ ꯅꯠꯇ꯭ꯔꯒ ꯊꯤꯝ ꯑꯃ ꯂꯩꯕ꯭ꯔꯥ ꯍꯥꯏꯕ ꯇꯥꯔꯗꯤ ꯂꯩꯇꯦ ꯀꯩꯒꯤꯅꯣ ꯍꯥꯏꯕ ꯃꯇꯝꯗ ꯑꯩꯈꯣꯏꯒꯤ ꯂꯥꯏ ꯌꯦꯛꯄ ꯑꯁꯤꯗꯤ ꯀꯩꯅꯣ ꯂꯥꯏ ꯌꯦꯛꯄ ꯑꯁꯤꯗꯤ ꯃꯥꯒꯤ ꯋꯥꯈꯜꯗ ꯐꯥꯎꯔꯛꯏꯕ ꯉꯥꯏꯍꯥꯛꯀꯤ ꯑꯣꯏꯕ ꯏꯊꯤꯜꯗꯨꯒꯤ ꯃꯇꯨꯡ ꯏꯟꯅ ꯌꯦꯛꯄꯅꯦꯕ ꯑꯗꯨꯅ ꯑꯩꯅ ꯂꯥꯏ ꯌꯦꯛꯄ ꯃꯇꯝꯗ ꯑꯀꯛꯅꯕ ꯋꯥꯈꯜ ꯅꯠꯇ꯭ꯔꯒꯅ ꯁꯞꯖꯦꯛ ꯅꯠꯇ꯭ꯔꯒꯅ ꯊꯤꯝ ꯑꯃ ꯂꯩꯔꯒ ꯌꯦꯛꯄ꯭ꯔꯥꯅ ꯍꯥꯏꯁꯦ ꯁꯤꯗꯤ ꯅꯣ ꯑꯅ ꯍꯥꯏꯖꯅꯤꯡꯉꯦꯅ ꯍꯥꯏꯇꯥꯔꯦ